ꯍꯂꯣ ꯎꯝ ꯏꯆꯦꯔꯣ ꯑꯩꯅꯦ ꯁꯤꯔꯣꯏ ꯂꯤꯂꯤ ꯌꯥꯝ ꯌꯦꯡꯅꯤꯡꯉꯦꯕ ꯏꯆꯦꯅ ꯈꯔ ꯑꯩ ꯂꯥꯛꯀꯦ ꯈꯔ ꯒꯥꯏꯠ ꯇꯧꯕꯤꯒꯦꯔꯣ ꯑꯩꯁꯤ ꯗꯦꯠ ꯀꯌꯥꯗ ꯑꯣꯏꯗꯣꯔꯤꯅꯣꯕ ꯁꯤꯔꯣꯏ ꯂꯤꯂꯤꯁꯦ ꯑꯗꯨꯗꯤ ꯈꯤꯇꯪ ꯃꯥꯡꯖꯧꯅꯅ ꯂꯥꯛꯁꯤꯔ ꯀꯔꯝꯇꯧꯁꯤꯒꯦ ꯍꯧꯖꯤꯛ ꯍꯧꯖꯤꯛ ꯇꯧꯔꯤꯕ꯭ꯔꯣ ꯑꯗꯨ ꯅꯨꯃꯤꯠ ꯀꯌꯥꯅꯤꯅꯣꯕ ꯇꯧꯗꯧꯔꯤꯁꯦ ꯃꯔꯤꯅꯤ ꯇꯧꯒꯗꯧꯕꯅꯤꯅꯅꯦ ꯍꯌꯦꯡ ꯂꯥꯛꯑꯒꯦ ꯑꯗꯨꯗꯤ ꯍꯣꯏ ꯍꯌꯦꯡ ꯂꯥꯛꯑꯒꯦ ꯑꯗꯨ ꯑꯩꯒꯤ

ꯎꯝ ꯍꯣꯏ ꯎꯝ ꯍꯝ ꯍꯝ ꯍꯣꯏ ꯍꯣꯏ ꯍꯣꯏ ꯍꯣꯏ ꯍꯣꯏꯗ ꯏꯌꯥ ꯌꯥꯏ ꯅꯨꯃꯤꯠ ꯌꯥꯝꯅ ꯊꯥ ꯑꯃ ꯂꯩꯒꯗꯕꯁꯨ ꯅꯠꯇꯕꯗꯨ ꯑꯗꯨ ꯑꯣꯏꯁꯨ ꯁꯤꯔꯣꯏ ꯐꯦꯁꯇꯤꯚꯦꯜꯁꯤ ꯌꯥꯝ ꯅꯨꯡꯉꯥꯏꯌꯦꯅ ꯍꯥꯏꯌꯦ ꯑꯗꯨꯅ ꯑꯩꯁꯨ ꯌꯥꯝ ꯌꯦꯡꯅꯤꯡꯕꯗꯣ ꯍꯣꯏ ꯍꯣꯏ ꯎꯝ ꯍꯣ ꯍꯣ ꯍꯣꯏ ꯍꯣ ꯍꯣ ꯍꯣꯏ ꯎꯝ ꯎꯝ ꯎꯝ ꯍꯣ ꯍꯣ ꯍꯣ ꯎꯝ ꯎꯝ ꯁꯤꯔꯣꯛ ꯕꯦꯟꯗꯣ ꯎꯝ ꯍꯣꯏ ꯎꯝ ꯂꯥꯛꯇꯤ ꯂꯥꯛꯇꯦ ꯑꯣ ꯑꯝꯇ ꯑꯩ ꯑꯣ ꯑ ꯍꯣ ꯍꯣꯏ ꯍꯣ ꯍꯣ ꯍꯣꯏ ꯏꯆꯦꯅ ꯂꯣꯏꯅ ꯂꯝꯖꯤꯡꯕꯤꯕ ꯇꯥꯔꯦ ꯅꯪꯅ ꯊꯕꯛ ꯂꯣꯏꯗ꯭ꯔꯤꯐꯥꯎ ꯑꯩꯅ ꯂꯩꯔꯤ ꯐꯥꯎ ꯅꯪ ꯂꯣꯏꯅ ꯃꯇꯦꯡ ꯄꯥꯡꯕꯤꯔꯣ ꯎꯝ ꯍꯣꯏ ꯎꯝ ꯎꯝ ꯍꯣ ꯍꯣ ꯍꯣꯏ ꯨꯎꯝ ꯋꯥꯒꯗꯧꯗꯣ ꯍꯣꯏꯅꯦ ꯑꯩꯗꯤ ꯁꯤꯔꯣꯏ ꯁꯤꯔꯣꯏꯒꯤ ꯂꯩꯁꯦ ꯌꯥꯝ ꯎꯅꯤꯡꯕꯗꯣ ꯌꯥꯝ ꯐꯖꯕꯗꯨ ꯐꯣꯇꯣ ꯀꯩ ꯃꯣꯕꯥꯏꯜꯗ ꯎꯕꯗꯨꯗ ꯑꯩꯗꯤ ꯌꯥꯝ ꯂꯥꯛꯅꯤꯡꯕ ꯍꯣ ꯑꯗꯨꯅ ꯎꯝ ꯑꯣ ꯑꯣ ꯍꯣꯏ ꯆꯠꯂꯨꯁꯤ ꯆꯠꯂꯨꯁꯤ ꯍꯣ ꯍꯣꯍꯣ ꯍꯣꯏ ꯎꯝ ꯇꯧꯕꯤꯔꯁꯦ ꯍꯣꯏꯗ ꯍꯣꯏꯗ ꯍꯣꯏꯅꯦ ꯍꯣꯏꯅꯦ ꯑꯥꯁꯨ ꯏꯆꯦ ꯂꯩꯕꯒꯤꯅꯦ ꯑꯩꯁꯨ ꯂꯥꯛꯅꯤꯡꯏꯁꯦ ꯅꯠꯇ꯭ꯔꯗꯤ ꯑꯩ ꯂꯥꯛꯑꯣꯏ ꯅꯪꯗꯣ ꯍꯣꯏ ꯍꯣ ꯍꯣꯏ ꯍꯣꯏꯅꯦ ꯍꯣꯏꯅꯦ ꯑ ꯑ ꯇꯧꯕꯤꯔꯣ ꯇꯧꯕꯤꯔꯣ ꯍꯣꯏ ꯐꯔꯦꯅꯦ ꯑꯗꯨꯗꯤꯀꯣ ꯍꯣꯏ ꯊꯝꯃꯒꯦ ꯍꯣꯏ ꯍꯣꯏ ꯑꯩ ꯐꯣꯟ ꯇꯧꯔꯛꯀꯦ ꯌꯧꯔꯛꯄꯒꯀꯣ ꯍꯣꯏ ꯍꯣꯏ ꯍꯣꯏ ꯎꯝ